ꯖꯣꯃꯦꯇꯣꯗ ꯑꯩꯅ ꯆꯤꯀꯟ ꯂꯣꯂꯤꯄꯣꯞ ꯑꯃꯗꯤ ꯄꯤꯖꯥ ꯑꯣꯗꯔ ꯇꯧꯈꯤꯕꯅꯤ ꯑꯩ ꯊꯕꯛ ꯑꯃ ꯆꯠꯇꯨꯅ ꯌꯨꯝꯗ ꯂꯩꯇ꯭ꯔꯦ ꯑꯗꯨꯅ ꯑꯣꯗꯔꯗꯣ ꯀꯦꯟꯁꯦꯜ ꯇꯧꯖꯔꯒꯦ ꯄꯩꯁꯥꯗꯤ ꯊꯤꯈ꯭ꯔꯕꯅꯦ ꯔꯤꯐꯟ ꯇꯧꯕꯤꯔꯛꯑꯣ ꯔꯤꯐꯟ ꯇꯧꯕꯗ ꯀꯌꯥꯝ ꯀꯨꯏꯅ ꯆꯪꯒꯅꯤ